ꯃꯣꯕꯥꯏꯜ ꯐꯣꯟ ꯊꯣꯛꯂꯛꯄꯗꯒꯤ ꯑꯩꯈꯣꯏꯗ ꯈꯨꯗꯣꯡ ꯆꯥꯕ ꯀꯌꯥ ꯑꯃ ꯐꯪꯉꯦ ꯍꯥꯏꯕꯗꯤ ꯏꯃꯨꯡꯒꯤ ꯃꯤ ꯑꯃ ꯂꯥꯞꯅ ꯂꯩꯕ ꯑꯗꯒꯤ ꯂꯩꯀꯥꯏꯒꯤ ꯃꯤ ꯑꯃ ꯂꯥꯞꯅ ꯂꯩꯕ ꯃꯇꯝꯗ ꯍꯥꯟꯗꯤ ꯆꯤꯊꯤꯒꯤ ꯈꯨꯠꯊꯥꯡꯗ ꯄꯥꯎ ꯐꯥꯎꯗꯣꯛ ꯐꯥꯎꯖꯤꯟ ꯇꯧꯔꯝꯃꯦ ꯑꯗꯨꯕꯨ ꯍꯧꯖꯤꯛꯇꯤ ꯃꯣꯕꯥꯏꯜ ꯐꯣꯟ ꯊꯣꯛꯂꯛꯄꯗꯒꯤ ꯐꯣꯟꯒꯤ ꯃꯇꯦꯡꯅ ꯃꯣꯕꯥꯏꯜ ꯐꯣꯟꯒꯤ ꯃꯇꯦꯡꯅ ꯌꯥꯝ ꯂꯥꯏꯅ ꯐꯥꯎꯅꯕ ꯉꯝꯂꯦ ꯁꯤꯒꯤ ꯈꯨꯗꯣꯡ ꯆꯥꯕꯁꯤꯃꯗꯤ ꯑꯃ ꯂꯩꯔꯦ ꯑꯗꯨꯒ ꯑꯩꯈꯣꯏꯒꯤ ꯁꯥꯇ꯭ꯔꯥꯁꯤꯡꯒꯤ ꯑꯣꯏꯅ ꯃꯣꯕꯥꯏꯜ ꯐꯣꯟ ꯊꯣꯛꯂꯛꯄꯗꯒꯤ ꯈ꯭ꯋꯥꯏꯗꯒꯤ ꯈꯨꯗꯣꯡ ꯆꯥꯕ ꯑꯃ ꯐꯪꯂꯤꯁꯤ ꯀꯔꯤꯅꯣ ꯍꯥꯏꯕ ꯃꯇꯝꯗ ꯑꯩꯈꯣꯏꯅ ꯀꯔꯤꯒꯨꯝꯕ ꯑꯣꯈꯣꯏꯅ ꯇꯣꯄꯤꯛ ꯑꯃ ꯈꯪꯗꯕ ꯃꯇꯝꯗ ꯑꯗꯒꯤ ꯑꯩꯍꯣꯏꯅ ꯋꯥꯔꯗ ꯑꯃ ꯈꯪꯗꯕ ꯃꯇꯝꯗ ꯑꯩꯈꯣꯏꯅ ꯅꯦꯠꯀꯤ ꯃꯇꯦꯡꯅ ꯑꯩꯈꯣꯏꯒꯤ ꯒꯨꯒꯜ ꯑꯃꯗꯤ ꯌꯨꯇ꯭ꯌꯨꯕꯇꯨꯒꯤ ꯈꯨꯠꯊꯥꯡꯗꯒꯤ ꯑꯩꯍꯣꯏꯅ ꯈꯪꯗꯕ ꯄꯣꯠ ꯑꯗꯨ ꯌꯥꯝ ꯂꯥꯏꯅ ꯈꯪꯕꯒꯤ ꯈꯨꯗꯣꯡ ꯆꯥꯕ ꯑꯃ ꯂꯩꯔꯦꯕꯀꯣ ꯑꯗꯨꯒ ꯃꯔꯨ ꯑꯣꯏꯅ ꯑꯩꯈꯣꯏꯅ ꯍꯥꯏꯗꯤ ꯑꯔꯥꯞꯄ ꯃꯐꯝ ꯑꯃꯗ ꯍꯥꯏꯗꯤ ꯊꯧꯗꯣꯛ ꯑꯃ ꯊꯣꯛꯄ ꯍꯥꯏꯗꯤ ꯑꯦꯛꯁꯤꯗꯦꯟ ꯑꯃ ꯊꯣꯛꯦꯕꯨ ꯑꯣꯏꯔꯦ ꯁꯨꯃꯥꯏꯅ ꯊꯧꯗꯣꯛ ꯑꯃ ꯊꯣꯛꯄ ꯃꯇꯝꯁꯤꯗ ꯍꯥꯟꯅꯗꯤ ꯑꯗꯨꯒꯤ ꯄꯥꯎꯁꯤ ꯐꯪꯕꯒꯤ ꯐꯪꯕꯁꯦ ꯑꯗꯨꯝ ꯃꯇꯝꯁꯤ ꯌꯥꯝ ꯁꯥꯡꯅ ꯁꯥꯡꯅ ꯆꯪꯉꯦꯕꯀꯣ ꯑꯗꯨꯕꯨ ꯍꯧꯖꯤꯛ ꯃꯣꯕꯥꯏꯜ ꯐꯣꯟꯁꯤ ꯊꯣꯛꯂꯛꯄꯗꯒꯤꯗꯤ ꯌꯥꯝ ꯇꯦꯟꯕ ꯃꯇꯃ ꯑꯃꯗ ꯑꯩꯍꯣꯏ ꯅꯦꯠꯀꯤ ꯈꯨꯠꯊꯥꯡꯗꯒꯤ ꯁꯤꯗ ꯀꯔꯤ ꯊꯣꯛꯑꯦ ꯁꯤꯗ ꯀꯔꯤ ꯊꯣꯛꯀꯦ ꯍꯥꯏꯗꯤ ꯋꯥꯔꯜꯒꯤ ꯑꯔꯥꯞ ꯑꯔꯥꯞꯄ ꯃꯐꯝ ꯑꯃꯗ ꯑꯩꯈꯣꯏꯒꯤ ꯊꯧꯗꯣꯛ ꯑꯦꯛꯁꯤꯗꯦꯟ ꯑꯃ ꯊꯣꯛꯄ ꯑꯣꯏꯒꯦꯔꯥ ꯊꯧꯗꯣꯛ ꯑꯃ ꯊꯣꯛꯄ ꯃꯇꯝꯁꯦ ꯍꯧꯖꯤꯛꯇꯤ ꯌꯥꯝ ꯍꯥꯏꯗꯤ ꯑꯇꯦꯟꯕ ꯃꯇꯝꯗ ꯑꯩꯈꯣꯏꯅ ꯈꯪꯕꯒꯤ ꯈꯨꯗꯣꯡ ꯆꯥꯕꯁꯤ ꯐꯪꯉꯦꯕꯀꯣ ꯃꯣꯕꯥꯏꯜ ꯐꯣꯟꯒꯤ ꯀꯥꯟꯅꯕ ꯍꯥꯏꯁꯦ